ꯑꯩꯈꯣꯏꯒꯤ ꯂꯝꯁꯤꯗꯗꯤ ꯇꯉꯥꯏ ꯐꯗꯅ ꯍꯥꯏꯗꯤ ꯌꯥꯝꯅ ꯏꯅꯥ ꯀꯩꯔꯥ ꯈꯨꯟꯕ ꯍꯥꯏꯕꯗꯨꯃꯗꯤ ꯑꯣꯏꯗꯕꯅꯤꯅ ꯃꯐꯝꯁꯤꯗꯗꯤ ꯏꯟꯁꯥꯡ ꯅꯥꯄꯤ ꯊꯥꯗꯅ ꯍꯤꯡꯒꯣꯜ ꯀꯣꯏꯗꯨꯅ ꯏꯃꯨꯡꯒꯤ ꯑꯂꯩ ꯂꯩꯇ ꯇꯥꯊꯣꯛ ꯇꯥꯁꯤꯟ ꯇꯧꯅꯗꯅ ꯑꯌꯥꯝꯕ ꯃꯤ ꯈꯨꯗꯤꯡꯃꯛꯇ ꯍꯤꯡꯒꯣꯜ ꯀꯣꯏꯗꯅ ꯃꯅꯥ ꯃꯁꯤꯡ ꯃꯌꯥꯝ ꯊꯥꯗꯅ ꯕꯖꯥꯔꯗ ꯄꯣꯠ ꯆꯩꯁꯤꯡ ꯑꯁꯤ ꯄꯨꯊꯣꯛꯇꯨꯅ ꯌꯣꯟ ꯈꯣꯠ ꯇꯧꯗꯅ ꯑꯗꯨꯃꯥꯏꯅ ꯑꯌꯥꯝꯕꯅ ꯄꯨꯂꯞ ꯂꯩꯅꯩ ꯑꯁꯤꯗ ꯅꯠꯇꯅ ꯏꯌꯣꯡꯗ ꯐꯤ ꯁꯥꯗꯅ ꯍꯦꯟꯂꯨꯝꯒꯤ ꯄꯣꯠ ꯆꯩꯁꯤꯡ ꯑꯁꯤꯁꯨ ꯄꯨꯊꯣꯛ ꯄꯨꯁꯤꯟ ꯇꯧꯗꯅ ꯊꯥꯗꯣꯛ ꯊꯥꯖꯤꯟ ꯇꯧꯗꯅ ꯑꯌꯥꯝꯕ ꯃꯤ ꯈꯨꯗꯤꯡꯃꯛꯅ ꯁꯤꯒꯨꯝꯕ ꯉꯥꯛꯇ ꯑꯣꯏꯅ ꯇꯧꯋꯦ